ꯑꯩꯅ ꯍꯤꯡꯒꯣꯜꯗ ꯀꯨꯕꯤꯒꯨꯝꯕ ꯍꯪꯒꯥꯝꯒꯨꯝꯕ ꯊꯥꯅꯤꯡꯕꯒꯤ ꯃꯔꯝꯗꯤ ꯃꯇꯝ ꯃꯇꯝꯒꯤ ꯊꯥꯖꯤꯜꯂꯒꯗꯤ ꯍꯤꯟꯖꯥꯡꯇ ꯑꯣꯏꯔꯁꯨ ꯀꯩ ꯋꯥꯠꯇꯕ ꯈꯣꯠꯇꯕ ꯑꯃꯗꯤ ꯆꯥꯅ ꯊꯛꯅꯕ ꯊꯥꯕ ꯑꯗꯒꯤ ꯍꯤꯡꯒꯣꯟꯗ ꯑꯁꯪ ꯑꯃꯥꯟ ꯊꯥꯕ ꯑꯁꯤꯅꯁꯨ ꯑꯗꯨꯝ ꯃꯤꯑꯣꯏꯕꯗꯁꯨ ꯑꯗꯨꯝ ꯆꯤꯟꯖꯥꯛ ꯑꯐꯕ ꯊꯥꯔꯒ ꯍꯥꯔ ꯂꯥꯡ ꯍꯥꯞꯇꯕꯤꯗ ꯊꯥꯕ ꯆꯤꯟꯖꯥꯛ ꯐꯖꯅ ꯊꯥꯔꯒ ꯆꯥꯔꯒꯗꯤ ꯍꯛꯆꯥꯡꯗꯁꯨ ꯐꯅꯤ ꯑꯗꯒꯤ ꯍꯩꯒꯨꯝꯕꯗ ꯍꯥꯏꯔꯒꯅ ꯍꯩꯅꯧꯒꯨꯝꯕ ꯊꯥꯔꯤꯕ ꯍꯩꯅꯧꯒꯨꯝꯕ ꯊꯥꯕꯗꯤ ꯍꯩꯅꯧꯒꯨꯝꯕ ꯊꯥꯔꯒꯗꯤ ꯁꯨꯃꯥꯡꯒꯨꯝꯕꯗ ꯑꯗꯨꯝ ꯐꯖꯁꯨ ꯐꯖꯩ ꯑꯗꯒꯤ ꯆꯥꯅꯤꯡꯕ ꯃꯇꯝꯗꯁꯨ ꯆꯥꯕ ꯐꯪꯉꯤ ꯑꯇꯣꯞꯄ ꯑꯇꯣꯞꯄ ꯌꯣꯔꯣꯐꯣꯟꯒꯨꯝꯕ ꯊꯥꯔꯒꯁꯨ ꯑꯗꯨꯝ ꯑꯩꯈꯣꯏꯅ ꯆꯥꯗ꯭ꯔꯒꯁꯨ ꯂꯩꯀꯥꯏꯒꯤ ꯃꯤꯁꯤꯡꯅꯁꯨ ꯆꯥꯕꯗꯁꯨ ꯑꯗꯨꯝ ꯆꯥꯕꯗꯁꯨ ꯀꯥꯟꯅꯩ ꯑꯗꯒꯤ ꯍꯩ ꯀꯩꯀꯥ ꯊꯥꯕꯁꯤꯅ ꯎ ꯑꯣꯏ ꯎꯒꯨꯝꯕꯁꯨ ꯊꯥꯔꯤꯁꯤꯅ ꯏꯁꯤꯡ ꯅꯨꯡꯁꯤꯠ ꯅꯨꯡꯁꯥꯗꯁꯨ ꯃꯁꯤꯅ ꯌꯥꯝꯅ ꯀꯥꯟꯅꯍꯜꯂꯤ ꯏꯟꯚꯥꯏꯔꯣꯟꯃꯦꯟꯗꯁꯨ ꯌꯥꯝꯅ

ꯑꯗꯒꯤ ꯏꯁꯥꯗꯁꯨ ꯆꯥꯕꯗꯁꯨ ꯀꯥꯟꯅꯩ